ꯑꯩꯈꯣꯏꯒꯤ ꯂꯣꯀꯦꯜ ꯑꯦꯔꯤꯌꯥꯗ ꯈ꯭ꯋꯥꯏꯗꯒꯤ ꯕꯤꯖꯤꯅꯦꯁ ꯁꯛꯁꯦꯁ ꯑꯣꯏꯕꯁꯤ ꯄ꯭ꯔꯣꯕꯤꯗꯥꯅꯤ ꯍꯥꯏꯅ ꯍꯥꯏꯅꯤꯡꯉꯤ ꯄ꯭ꯔꯣꯕꯤꯗꯥꯁꯤ ꯃꯔꯝꯗꯤ ꯌꯥꯎꯕ ꯃꯇꯝꯗ ꯑꯩꯈꯣꯏꯒꯤ ꯀꯤꯠꯆꯟ ꯃꯦꯇꯔꯤꯌꯦꯜ ꯏꯁꯄꯤꯁꯤꯌꯦꯜꯂꯤ ꯑꯦꯚ꯭ꯔꯤꯗꯦ ꯌꯨꯁ ꯇꯧꯕ ꯑꯩꯈꯣꯏꯅ ꯀꯤꯠꯆꯟ ꯃꯤꯇꯔꯤꯌꯦꯜꯁꯤꯡꯁꯦ ꯑꯩꯈꯣꯏꯅ ꯂꯣ ꯄ꯭ꯔꯥꯏꯁꯇꯀꯣ ꯆꯤꯞ ꯄ꯭ꯔꯥꯏꯁꯇ ꯐꯪꯉꯦꯕ ꯑꯗꯨꯒ ꯑꯐꯇꯔ ꯊ꯭ꯔꯤ ꯃꯟꯁꯇ ꯑꯩꯈꯣꯏꯅ ꯑꯦꯛꯖꯥꯝꯄꯜꯗ ꯀ꯭ꯔꯤ ꯍꯥꯏꯁꯤꯔꯥ ꯕꯦꯛ ꯃꯟꯇ ꯆꯠꯈ꯭ꯔꯕ ꯃꯟꯇ ꯋꯥꯟ ꯊꯥꯎꯖꯟꯒꯤ ꯈꯛ ꯄꯣꯠ ꯆꯩ ꯂꯧꯔꯗꯤ ꯑꯥꯐꯇꯔ ꯊ꯭ꯔꯤ ꯃꯟꯁ ꯋꯥꯟ ꯊꯥꯎꯖꯟꯒꯤ ꯐ꯭ꯔꯤ ꯑꯃꯨꯛ ꯐꯪꯉꯦꯕ ꯑꯗꯨꯅ ꯁꯤꯒꯤ ꯕꯤꯖꯤꯅꯦꯁꯁꯦ ꯌꯥꯝꯅ ꯁꯛꯁꯦꯁ ꯑꯣꯏꯌꯦ ꯑꯗꯨꯒ ꯍꯥꯏꯕꯗꯤ ꯀꯤꯠꯆꯟ ꯃꯤꯇꯦꯔꯤꯌꯦꯜꯁꯤꯡꯗꯤ ꯑꯦꯚ꯭ꯔꯤꯗꯦ ꯗꯦꯂꯤ ꯌꯨꯁꯅꯤꯅ ꯃꯌꯥꯝꯅ ꯚꯤꯂꯦꯖꯔꯁ ꯁꯤꯡꯅꯁꯨ ꯌꯥꯝꯅ ꯌꯥꯎꯋꯦ ꯑꯗꯨꯒ ꯃꯣꯏꯁꯨ ꯌꯥꯝꯅ ꯍꯔꯥꯎꯋꯦ ꯑꯗꯨꯒ ꯄ꯭ꯔꯣꯚꯦꯗꯥꯁꯤꯗ ꯃꯣꯏꯅ ꯌꯥꯎꯔꯒ ꯍꯥꯏꯕꯗꯤ ꯃꯣꯏꯒꯤꯗꯃꯛꯁꯨ ꯀꯥꯟꯅꯕ ꯑꯩꯈꯣꯏꯒꯤꯗꯃꯛꯁꯨ ꯀꯥꯟꯅꯕ ꯌꯥꯝ ꯄꯨꯔꯛꯑꯦ ꯑꯗꯨꯅ ꯂꯥꯏꯛ ꯑꯩꯈꯣꯏꯒꯤ ꯈꯨꯜꯗ ꯃꯤ ꯃꯌꯥꯝꯁꯦ ꯏ ꯇꯤ ꯍꯥꯎꯖꯦꯁꯁꯤꯗ ꯀꯔꯤ ꯍꯥꯏꯁꯤꯔꯥ ꯃꯤꯁꯦ ꯅꯥꯏꯟꯇꯤ ꯄꯔꯁꯦꯟꯗꯤ ꯖꯣꯏꯟ ꯇꯧꯈ꯭ꯔꯦ ꯑꯗꯨꯅ ꯄ꯭ꯔꯣꯚꯦꯗꯥꯁꯦ ꯑꯩꯈꯣꯏꯒꯤ ꯂꯣꯀꯦꯜ ꯑꯦꯔꯤꯌꯥꯗ ꯑꯩꯈꯣꯏꯒꯤ ꯀꯣꯝꯃꯤꯎꯅꯤꯇꯤꯗ ꯑꯁꯤꯅ ꯕꯦꯁ ꯕꯤꯖꯤꯅꯦꯁ ꯑꯣꯏꯔꯦ ꯍꯥꯏꯅ ꯍꯥꯏꯅꯤꯡꯉꯤ